ꯍꯂꯣ ꯁꯤ ꯇꯦꯛꯁꯤ ꯑꯣꯅꯔ ꯑꯣꯏꯕꯤꯔꯕ ꯑ ꯀꯩꯅꯣꯅꯦ ꯑꯩꯁꯦ ꯏꯝꯐꯥꯜꯗꯒꯤ ꯆꯨꯔꯆꯥꯟꯄꯨꯔ ꯆꯠꯀꯗꯕ ꯑꯗꯣ ꯁꯣꯝꯁꯦ ꯍꯌꯦꯡ ꯄꯨꯡ ꯃꯥꯄꯟ ꯃꯈꯥꯏ ꯑꯗ꯭ꯋꯥꯏꯗ ꯅꯪꯒꯗ꯭ꯔꯥ ꯑꯌꯨꯛꯀꯤ ꯎꯝ ꯑꯗꯨ ꯁꯤꯗꯒꯤ ꯆꯨꯔꯆꯥꯟꯄꯨꯔ ꯆꯠꯄꯁꯦ ꯄꯨꯡ ꯀꯌꯥꯃꯨꯛ ꯆꯪꯒꯦ ꯑꯣ ꯑꯗꯣ ꯒꯥꯔꯤꯁꯦ ꯁꯣꯝꯒꯤꯁꯦ ꯑꯦ ꯁꯤ ꯑꯣꯏꯗꯣꯏꯔꯣ ꯅꯠꯇ꯭ꯔꯒꯅ ꯅꯟ ꯑꯦ ꯁꯤ ꯑꯣꯏꯗꯣꯏꯔꯣ ꯑꯣ ꯄ꯭ꯔꯥꯏꯁꯇꯤ ꯀꯌꯥꯃꯨꯛ ꯂꯩꯒꯦ ꯑꯦ ꯁꯤꯒꯤꯁꯦ ꯅꯟ ꯑꯦ ꯁꯤꯒꯤꯅ

ꯑꯗꯨꯗꯤ ꯍꯌꯦꯡꯁꯦ ꯎꯝ ꯃꯤ ꯑꯩꯈꯣꯏꯁꯦ ꯃꯔꯤ ꯆꯠꯀꯗꯕꯅꯦ ꯑꯗꯣ ꯀꯃꯥꯏ ꯇꯧꯕ ꯌꯥꯒꯗ꯭ꯔꯣ ꯒꯥꯔꯤ ꯃꯆꯥꯔꯣ ꯑꯆꯧꯕꯔꯣ ꯑꯣ ꯑꯦ ꯁꯤ ꯑꯣꯏꯗꯣꯏꯅꯤꯀꯣ ꯑꯗꯨꯁꯨ ꯑꯣ ꯑꯗꯨ ꯒꯥꯔꯤ ꯑꯆꯧꯕꯗꯗꯤ ꯀꯌꯥꯃꯨꯛ ꯂꯥꯛꯀꯅꯤ ꯄ꯭ꯔꯥꯏꯁꯁꯦ ꯎꯝ ꯑꯗꯨꯗꯤ ꯍꯌꯦꯡꯁꯦ ꯑꯩꯈꯣꯏ ꯃꯤ ꯃꯔꯤ ꯑꯣꯏꯕ ꯄꯣꯠꯁꯨ ꯈꯔ ꯌꯥꯎꯕꯅꯦ ꯂꯒꯦꯁ ꯀꯩꯀꯩꯗꯣ ꯑꯦꯖꯁ ꯇꯧ ꯌꯥꯗꯣꯏ ꯅꯠꯇ꯭ꯔꯣ ꯑꯗꯨ ꯁꯣꯝꯅ ꯑꯗꯣ ꯀꯩꯒꯨꯝꯕ ꯔꯨꯝ ꯈꯪꯕ ꯌꯥꯎꯔꯒꯗꯤ ꯑꯩꯒꯤ ꯔꯨꯝꯁꯨ ꯄꯥꯝꯕ ꯍꯥꯏ ꯇꯥꯔꯦ ꯇꯦꯛꯁꯤꯗ ꯆꯠꯈ꯭ꯔꯅꯤ ꯑꯩꯗꯤ ꯑꯅꯧꯕꯅꯤꯅ ꯃꯐꯝꯗꯨ ꯈꯪꯗꯕꯅꯤꯅ ꯔꯨꯝ ꯄꯥꯝꯕ ꯑꯗꯨ ꯁꯣꯝꯅ ꯀꯩꯅꯣ ꯂꯥꯏꯟ ꯁꯤꯟꯕ ꯌꯥꯕꯩ ꯌꯥꯕ ꯈꯨꯗꯣꯡꯆꯥꯕ ꯂꯩꯕ꯭ꯔꯥ ꯎꯝ ꯔꯨꯝꯒꯤꯗꯤ ꯀꯃꯥꯏ ꯇꯧꯕ ꯅꯣꯡꯃꯒꯤ ꯀꯌꯥꯃꯨꯛ ꯂꯧꯕ ꯑꯗꯨꯃꯥꯏꯅ ꯈꯔ ꯈꯪꯕ ꯌꯥꯒꯗ꯭ꯔꯣ ꯑꯣ ꯔꯨꯝꯗꯨꯗꯤ ꯑꯦ ꯁꯤ ꯑꯣꯏꯗꯣꯏꯔꯣ ꯅꯠꯇ꯭ꯔꯒꯅ ꯀꯃꯥꯏꯅ ꯇꯧꯕ ꯎꯝ ꯑꯗꯨꯗꯤ ꯅꯈꯣꯏꯅ ꯈꯔ ꯔꯨꯝꯗꯨꯁꯨ ꯍꯧꯖꯤꯛꯇꯩ ꯍꯧꯅ ꯕꯨꯛ ꯇꯧꯗꯧꯔꯤꯕ꯭ꯔꯥ ꯅꯠꯇ꯭ꯔꯒꯅ ꯍꯌꯦꯡ ꯑꯗꯨꯝ ꯆꯠꯂꯒ ꯇꯧꯒꯗꯧꯔꯤꯔꯥ ꯑꯗꯣ ꯁꯥꯔꯅ ꯑꯗꯨꯝ ꯇꯧꯕꯤꯔꯣꯅꯦ ꯁꯣꯝꯅ ꯑꯩꯈꯣꯏꯅ ꯈꯪꯗꯕꯅꯤꯅ ꯑꯗꯨꯗꯤ ꯍꯌꯦꯡꯗꯨ ꯆꯠꯂꯒ ꯑꯩ ꯑꯗꯨꯝ ꯀꯣꯜ ꯇꯧꯖꯔꯛꯑꯒꯦꯀꯣ ꯁꯥꯔꯗ ꯍꯣꯍꯣꯏ ꯊꯝꯖꯔꯒꯦ